ꯍꯣꯡꯂꯛꯂꯤꯕ ꯑꯏꯡ ꯑꯁꯥꯒꯤ ꯐꯤꯕꯝ ꯑꯁꯤꯅ ꯃꯐꯝ ꯑꯁꯤꯗ ꯂꯧꯎ ꯁꯤꯡꯎꯗꯨꯅ ꯂꯩꯔꯤꯕ ꯃꯌꯥꯝꯗ ꯈꯝꯊꯦꯡꯅ ꯑꯋꯥꯕ ꯄꯤ ꯃꯔꯝ ꯑꯗꯨꯗꯤ ꯅꯣꯡꯆꯨꯕ ꯃꯇꯝꯗ ꯅꯣꯡ ꯆꯨꯗꯕ ꯅꯨꯡꯁꯥ ꯁꯥꯕ ꯃꯇꯝꯗ ꯅꯨꯡꯁꯥ ꯁꯥꯗꯕ ꯑꯁꯤꯅ ꯃꯔꯝ ꯑꯣꯏꯔꯒ ꯂꯧꯎ ꯁꯤꯡꯎꯒꯤ ꯁꯤꯟꯐꯝꯗ ꯁꯤꯟꯐꯝꯒꯤ ꯊꯕꯛ ꯇꯧꯔꯤꯕ ꯃꯤꯁꯤꯡꯗ ꯑꯋꯥꯕ ꯆꯩꯊꯦꯡ ꯌꯥꯝꯅ ꯆꯥꯎꯅ ꯄꯤ